ꯑꯥ ꯍꯜꯂꯣ

ꯑꯥꯧ ꯍꯣꯏ ꯃꯥꯟꯅꯦ

ꯑꯣ ꯍꯣꯏ ꯍꯣꯏ ꯎꯝ ꯑꯥ ꯑꯩꯈꯣꯏ ꯉꯣꯟꯗꯁꯦ ꯍꯩꯒ꯭ꯔꯨꯒꯤ ꯗ꯭ꯔꯥꯏ ꯐꯨꯗꯀꯤ ꯑꯣꯏꯔꯗꯤ ꯍꯩꯒ꯭ꯔꯨꯒꯤꯁꯨ ꯐꯪꯒꯅꯤ ꯑꯗꯨꯒ ꯑꯣꯟꯂꯤꯕꯀꯤꯁꯨ ꯑꯗꯨꯒ ꯃꯦꯡꯒꯣꯁꯨ ꯄꯥꯏꯅꯦꯄꯜꯁꯨ ꯂꯣꯏꯅ ꯐꯪꯒꯅꯤꯗ ꯑꯥ ꯑꯥ ꯎꯝ ꯍꯣꯏ ꯑꯗꯨꯁꯨ ꯐꯪꯒꯅꯤ ꯎꯝ ꯎꯝ ꯑꯥ ꯎꯝ ꯑꯥ ꯍꯣꯏ ꯍꯣꯏ ꯌꯥꯏ ꯎꯝ ꯎꯝ ꯎꯝ ꯎꯝ ꯑꯣ ꯍꯣꯏ ꯍꯣꯏ ꯍꯣꯏ ꯎꯝ ꯎꯝ ꯍꯣꯏ ꯌꯥꯒꯅꯤ ꯌꯥꯅꯤ ꯎꯝ

ꯑꯣ ꯖꯨꯁꯁꯦ ꯐꯪꯒꯅꯤ ꯑꯗꯨꯕꯨ ꯂꯣꯏꯅꯗꯤ ꯗ꯭ꯔꯥꯏ ꯐ꯭ꯔꯨꯗꯀꯤ ꯂꯩꯕꯒꯨꯝꯅꯗꯤ ꯖꯨꯁꯇꯤ ꯂꯣꯏꯅꯗꯤ ꯐꯪꯗꯤ ꯐꯪꯂꯣꯏ ꯍꯥꯏꯕꯀꯣ ꯎꯝ ꯑꯗꯨꯕꯨ ꯑꯗꯨꯝ ꯎꯝ ꯈꯔꯗꯤ ꯐꯪꯗꯤ ꯐꯪꯒꯅꯤ ꯍꯣꯏ ꯅꯪ ꯅꯪ ꯑꯗꯨ ꯑꯩꯈꯣꯏꯅ ꯐꯪꯗꯦ ꯍꯥꯏꯔꯁꯨ ꯅꯪꯅ ꯄꯥꯝꯕꯗꯣ ꯑꯗꯨꯗꯨ ꯍꯥꯏꯔꯗꯤ ꯑꯗꯨꯝ ꯑꯩꯈꯣꯏꯅ ꯎꯝ ꯁꯦꯝꯕꯤꯕ ꯌꯥꯏ ꯑꯗꯨ ꯅꯪꯒꯤꯗꯃꯛꯇꯀꯣ ꯎꯝ ꯎꯝ ꯎꯝ ꯎꯝ ꯎꯝ ꯎꯝ ꯅꯪꯅ ꯑꯩꯈꯣꯏꯒꯤ ꯏꯁꯇꯣꯔꯗ ꯂꯥꯛꯑꯒ ꯂꯧꯔꯗꯤ ꯑꯗꯨꯝ ꯎꯝ ꯑꯣꯐꯔꯗꯤ ꯑꯗꯨꯝ ꯂꯩꯒꯅꯦꯕꯀꯣ ꯎꯝ ꯑꯥ ꯑꯥ ꯎꯝ ꯎꯝ ꯎꯝ ꯎꯝ ꯑꯣ ꯑꯣ ꯑꯣ ꯑꯣ ꯑꯣ ꯀꯔꯤ ꯍꯥꯏꯕ

ꯑꯣ ꯑꯣ ꯑꯣ ꯑꯣ ꯎꯝ ꯎꯝ ꯎꯝ ꯎꯝ ꯌꯥꯏ ꯀꯥꯏꯗꯦ ꯑꯥ ꯅꯣꯏꯅ ꯑꯗꯨꯝ ꯎꯝ ꯗ꯭ꯔꯥꯏ ꯐ꯭ꯔꯨꯗ ꯄꯥꯝꯂꯗꯤ ꯃꯈꯩꯗꯨ ꯑꯗꯨꯝ ꯍꯥꯏꯔꯛꯑꯗꯤ ꯑꯗꯨꯝ ꯐꯪꯒꯅꯦꯕꯀꯣ ꯎꯝ ꯑꯗꯨ ꯅꯣꯏꯅ ꯑꯩꯉꯣꯟꯗ ꯍꯥꯏꯕꯗꯤ ꯅꯣꯏꯅ ꯄꯥꯝꯕꯒꯤ ꯗ꯭ꯔꯥꯏ ꯐ꯭ꯔꯨꯗꯁꯤꯡꯗꯣ ꯂꯣꯏꯅ ꯂꯤꯁ ꯇꯧꯔꯥ ꯊꯥꯕꯤꯔꯛꯑꯣ ꯍꯥꯏꯗꯤ ꯁꯦꯝꯃꯒ ꯂꯣꯏꯅ ꯊꯝꯕꯤꯔꯝꯒꯦꯕꯀꯣ ꯎꯝ ꯎꯝ ꯍꯧꯖꯤꯛꯁꯦ ꯑꯥ ꯑꯥ ꯍꯥꯏꯕꯗꯤ ꯑꯗꯨꯗꯇ ꯍꯣꯏ ꯍꯣꯏ ꯍꯣꯏ ꯍꯣꯏ ꯎꯝ ꯑꯗꯨꯗꯤ ꯐꯪꯗꯤ ꯐꯪꯒꯅꯤ ꯑꯩꯈꯣꯏꯁꯨ ꯃꯤꯉꯣꯟꯗꯒꯤ ꯑꯗꯨꯗꯤ ꯂꯧꯕꯅꯤꯅ ꯑꯥ ꯃꯣꯏꯉꯣꯟꯗ ꯑꯣꯏꯅ ꯅꯣꯏꯅ ꯃꯣꯏꯒꯤ ꯅꯝꯕꯔ ꯑꯩ ꯅꯪꯉꯣꯟꯗ ꯄꯤꯔꯛꯀꯦ ꯎꯝ ꯑꯗꯨ ꯎꯝ ꯍꯣꯏ ꯎꯝ ꯃꯣꯏꯉꯣꯟꯗ ꯑꯣꯏꯅ ꯅꯣꯏꯅ ꯑꯣꯗꯔ ꯇꯧꯋꯦꯕꯀꯣ ꯑꯥ ꯑꯥ ꯑꯥ ꯑꯥ ꯑꯣ ꯍꯣꯏ ꯃꯥꯒꯤ ꯅꯝꯕꯔꯗꯨ ꯑꯩꯅ ꯊꯥꯕꯤꯔꯛꯀꯦ ꯎꯝ ꯎꯝ ꯑꯥ ꯑꯗꯨꯒ ꯅꯣꯏꯅ ꯑꯗꯨꯝ ꯎꯝ ꯑꯗꯨ ꯂꯣꯝꯗ ꯑꯁꯤ ꯅꯣꯔꯠ ꯏꯁꯀꯤ ꯑꯦꯟꯁꯥꯡ ꯅꯥꯄꯤꯒꯨꯝꯕ ꯌꯣꯟꯅꯤꯡꯉꯦ ꯍꯥꯏꯔꯗꯤꯀꯣ ꯎꯝ ꯑꯩꯉꯣꯟꯗꯁꯨ ꯑꯗꯨꯝ ꯀꯟꯇꯦꯛ ꯇꯧꯔꯥ ꯑꯗꯨꯒꯤꯁꯨ ꯌꯥꯏꯌꯦ ꯎꯝ ꯎꯝ ꯎꯃ ꯍꯣꯏ ꯍꯣꯏ ꯌꯥꯏꯌꯦ ꯀꯥꯏꯗꯦ ꯑꯥ ꯅꯣꯏ ꯎꯝ ꯑꯗꯨꯝ ꯑꯗꯨꯒꯨꯝꯕꯁꯨ ꯀꯟꯇꯦꯛ ꯇꯧꯕ ꯌꯥꯒꯅꯤ ꯑꯗꯨꯒ ꯍꯩꯒꯨꯝꯕꯒꯤꯁꯨ ꯑꯗꯨ ꯁꯥ ꯑꯀꯪꯕꯒꯤꯗꯨꯗꯤ ꯑꯩꯅ ꯅꯝꯕꯔ ꯊꯥꯕꯤꯔꯛꯀꯦ ꯃꯣꯏꯅ ꯇꯣꯉꯥꯟꯅ ꯑꯥ ꯀꯩꯅꯣꯝꯃ ꯇꯧꯋꯦꯕꯀꯣ ꯎꯝ ꯎꯝ ꯎꯝ ꯎꯝ ꯎꯝ ꯍꯣꯏ ꯍꯣꯏ ꯑꯗꯨꯗꯤ ꯃꯊꯪꯗ ꯑꯗꯨꯝ ꯐꯥꯎꯅꯔꯁꯦꯀꯣ ꯎꯝ ꯍꯣꯏ ꯍꯣꯏ ꯌꯥꯏꯌꯦ ꯀꯥꯏꯗꯦ